ꯑꯗꯣꯝꯅ ꯑꯄꯤꯛꯄ ꯀꯔꯕꯥꯔꯁꯤꯡ ꯑꯩꯅ ꯈ꯭ꯋꯥꯏꯗꯒꯤ ꯄꯥꯝꯖꯕꯁꯤꯡꯁꯦ ꯗꯤ ꯑꯥꯏ ꯋꯥꯏ ꯈꯨꯠꯁꯦꯝ ꯈꯨꯠꯁꯦꯝ ꯑꯁꯤꯒꯨꯝꯕ ꯄꯣꯠ ꯌꯣꯟꯕ ꯑꯁꯤꯒꯤ ꯀꯔꯕꯥꯔꯁꯦ ꯌꯥꯝ ꯐꯖꯕ ꯀꯔꯕꯥꯔ ꯑꯃꯅꯤ ꯑꯁꯤꯁꯦ ꯑꯩꯍꯥꯛꯅ ꯄꯨꯛꯅꯤꯡ ꯆꯤꯡꯁꯤꯟꯅꯤꯡ ꯌꯥꯎꯕ ꯑꯩꯍꯥꯛꯀꯤ ꯊꯝꯃꯣꯏ ꯌꯥꯎꯕ ꯈꯨꯠꯁꯦꯝ ꯁꯦꯝꯂꯒ ꯑꯗꯨꯝ ꯄꯣꯠꯁꯤꯡꯁꯦ ꯌꯣꯟ ꯌꯣꯟꯕꯅꯤ ꯑꯁꯤꯒꯨꯝꯕ ꯀꯔꯕꯥꯔꯗ ꯌꯥꯝꯅ ꯁꯦꯜ ꯐꯪꯕꯁꯨ ꯅꯠꯇꯦ ꯑꯗꯨꯕꯨ ꯁꯦꯜ ꯃꯥꯡꯕꯁꯨ ꯌꯥꯝ ꯃꯥꯡꯕ ꯅꯠꯇꯦ ꯑꯗꯨꯝ ꯏꯪ ꯇꯞꯅ ꯇꯞꯅ ꯇꯞꯅ ꯀꯔꯕꯥꯔꯗꯣ ꯑꯗꯨꯝ ꯇꯞꯅ ꯇꯞꯅ ꯆꯠꯄꯅꯤ ꯑꯁꯤꯒꯨꯝꯕ ꯑꯩ ꯈꯔ ꯌꯥꯝ ꯄꯥꯝꯕ ꯑꯃ ꯂꯩꯌꯦ